ꯑꯩꯒꯤ ꯐꯥꯔꯝꯗ ꯑꯩꯒꯤ ꯂꯧꯕꯨꯛꯇ ꯂꯧ ꯆꯪꯉꯝꯕꯒꯤ ꯑꯁ ꯅꯣꯡꯃ ꯑꯩꯅ ꯀꯨꯝꯕ ꯃꯇꯝꯗ ꯁꯟ ꯇꯔꯥ ꯀꯨꯟꯃꯨꯛꯅ ꯁꯟ ꯂꯧꯁꯤꯡꯗꯣ ꯐꯖꯅ ꯆꯥꯊꯣꯛꯄꯤꯔꯝꯃꯦ ꯍꯥꯏꯕꯗꯤ ꯂꯧꯗꯨꯅ ꯃꯍꯩ ꯄꯥꯜꯂꯛꯑꯀꯥꯟꯗ ꯑꯩꯈꯣꯏꯅ ꯆꯥꯗꯧꯔꯤꯕꯅꯦꯅ ꯂꯩꯔꯒ ꯁꯟꯅ ꯑꯣꯏꯅ ꯂꯧꯁꯤꯡꯗꯣ ꯐꯖꯅ ꯆꯥꯊꯣꯛꯄꯤꯔꯦ ꯑꯗꯨꯕꯨ ꯑꯩ ꯇꯁꯦꯡꯅ ꯅꯨꯃꯤꯠꯇꯨ ꯊꯧꯗꯣꯛꯇꯨ ꯌꯥꯝ ꯅꯨꯡꯉꯥꯏꯇꯦ ꯃꯔꯝꯗꯤ ꯀꯩꯒꯤꯅꯣ ꯍꯥꯏꯕ ꯃꯇꯝꯗ ꯃꯈꯣꯏꯅ ꯆꯥꯈ꯭ꯔꯤꯕ ꯂꯧꯁꯤꯡꯗꯨ ꯑꯗꯨꯝ ꯁꯧꯒꯠꯂꯛꯑꯔꯣꯏꯗꯕꯅꯤ ꯑꯗꯨꯅ ꯐꯥꯖꯜꯂꯒ ꯁꯟꯁꯤꯡꯗꯨ ꯑꯩꯅ ꯀꯨꯝꯃꯒ ꯐꯥꯔꯝꯗ ꯀꯔꯤꯗꯣ ꯂꯧ ꯃꯐꯝꯗꯨꯗ ꯀꯨꯝꯊꯔꯒ ꯍꯣꯏꯒꯂꯛꯑꯒ ꯑꯩꯅ ꯌꯨꯝꯗ ꯊꯝꯕ ꯃꯇꯝꯗ ꯁꯟ ꯃꯄꯨꯁꯤꯡꯗꯣ ꯂꯥꯛꯑꯦ ꯂꯥꯛꯑꯒ ꯑꯩꯅ ꯁꯦꯡꯅ ꯍꯥꯏꯔꯀꯥꯟꯗꯗꯤ ꯐꯖꯅ ꯃꯈꯣꯏꯗ ꯇꯧꯗꯅꯉꯥꯏꯒꯤ ꯑꯦꯗꯚꯥꯏꯁ ꯀꯌꯥꯔꯛ ꯄꯤ ꯑꯩꯅ ꯇꯧꯒꯅꯨ ꯇꯧꯒꯅꯨ ꯍꯥꯏꯔꯒꯁꯨ ꯅꯈꯣꯏꯅ ꯑꯗꯨꯝ ꯍꯦꯟꯖꯜꯂꯛꯄ ꯑꯃ ꯌꯥꯎꯁꯜꯂꯛꯑꯦ ꯃꯔꯝꯗꯤ ꯀꯩꯒꯤꯅꯣ ꯍꯥꯏꯕꯀꯥꯟꯗ ꯅꯈꯣꯏꯒꯤ ꯁꯟ ꯑꯁꯤꯅ ꯑꯩꯒꯤ ꯂꯧ ꯑꯁꯦ ꯆꯥꯔꯝꯅꯤꯅ ꯍꯧꯖꯤꯛꯇꯤ ꯃꯥꯡꯉꯝꯅꯤꯅ ꯑꯗꯣ ꯃꯇꯨꯡ ꯃꯅꯥꯎꯗꯤ ꯁꯨꯒꯨꯝꯕ ꯊꯕꯛꯁꯦ ꯇꯧꯒꯅꯨ ꯐꯠꯇꯦ ꯅꯈꯣꯏꯅ ꯇꯧꯔꯤꯁꯦ ꯈꯔ ꯍꯦꯟꯃꯜꯂꯕꯅꯤ ꯍꯟꯗꯛꯅ ꯑꯩꯗꯤ ꯅꯈꯣꯏꯅ ꯁꯨꯃꯥꯏꯅ ꯇꯧꯔꯒꯗꯤ ꯑꯩꯗꯤ ꯀꯔꯤ ꯆꯥꯔꯒ ꯂꯩꯒꯅꯤ ꯍꯥꯏꯔꯒ ꯑꯋꯥꯔꯅꯦꯁꯇꯣ ꯐꯖꯅ ꯑꯩꯅ ꯄꯤꯈꯤꯕꯅꯤ ꯃꯇꯨꯡ ꯑꯃꯨꯛ ꯍꯟꯅ ꯇꯧꯒꯅꯨ ꯁꯟ ꯃꯄꯨꯁꯤꯡꯗ ꯇꯧꯒꯅꯨ ꯅꯈꯣꯏ ꯑꯃꯨꯛ ꯍꯟꯅ ꯁꯨꯒꯨꯝꯕ ꯊꯕꯛꯁꯤꯡꯁꯦ ꯐꯠꯁꯨ ꯐꯠꯇꯦ ꯃꯇꯨꯡꯗ